ꯏꯝꯐꯥꯜ ꯀꯦꯕ ꯁꯥꯔꯚꯤꯁ ꯑꯣꯏꯕꯤꯕ ꯅꯠꯇ꯭ꯔꯥ ꯁꯦ ꯑꯣ ꯅꯍꯥꯟ ꯖꯨꯜꯐꯤꯀꯔ ꯅꯪꯅ ꯒꯥꯔꯤ ꯑꯃ ꯊꯧꯕꯗꯣ ꯑꯩꯁꯨ ꯕꯨꯛ ꯑꯝꯇ ꯇꯧꯒꯦ ꯇꯧꯕꯅꯦ ꯑꯗꯨꯒꯤ ꯃꯥꯒꯤ ꯔꯦꯇꯤꯡ ꯃꯥꯒꯤ ꯀꯟꯗꯤꯁꯟꯗꯣ ꯃꯅꯨꯡꯒꯤ ꯏꯟꯇꯔꯤꯌꯔ ꯏꯟꯖꯤꯟ ꯀꯃꯥꯏꯅ ꯇꯧꯒꯦ ꯅꯪ ꯌꯥꯔꯒꯗꯤ ꯑꯩꯉꯣꯟꯗ ꯑꯝꯇ ꯑꯀꯨꯞꯄ ꯃꯔꯣꯟ ꯄꯤꯕꯤꯌꯨ ꯑꯩ ꯑꯩꯁꯨ ꯑꯃꯨꯛꯇꯪ ꯕꯨꯛ ꯇꯧꯖꯒꯦ ꯇꯧꯕꯅꯦ